ꯍꯂꯣ ꯁꯤ ꯂꯤꯛꯂꯥ ꯕ꯭ꯔꯦꯀꯔꯤꯒꯤ ꯐꯣꯟ ꯔꯤꯁꯤꯚꯔ ꯅꯠꯇ꯭ꯔꯣ ꯑꯩꯒꯤ ꯑꯣꯔꯗꯔ ꯇꯧꯈꯤꯕ ꯄꯣꯠꯇꯣ ꯀꯔꯝꯀꯥꯟꯗ ꯌꯧꯔꯛꯇꯣꯏꯅꯣ ꯄꯨꯡ ꯀꯌꯥꯗ ꯌꯧꯔꯛꯇꯣꯏꯅꯣ ꯍꯥꯏꯕ ꯑꯗꯨ ꯆꯥꯎꯔꯥꯛꯅ ꯍꯥꯏꯕꯤꯌꯨ